ꯍꯂꯣ ꯚꯥꯏ ꯑꯩ ꯍꯟꯗꯛ ꯃꯤꯁꯣꯗꯒꯤ ꯃꯤ ꯌꯥꯝꯅ ꯀꯛꯅꯩꯑꯅ ꯑꯩꯅ ꯏꯌꯥꯔꯃꯦꯛꯁ ꯖꯣꯔꯗꯥꯟꯗꯣ ꯍꯟꯗꯛ ꯍꯣꯡꯉꯦ ꯑꯦꯐꯣꯔꯗꯦꯕꯜ ꯑꯣꯏꯕ ꯄ꯭ꯔꯥꯖꯇ ꯐꯪꯉꯦꯅ ꯑꯩꯅ ꯀꯛꯁꯜꯂꯨꯔꯦ ꯑꯗꯨꯗꯨꯒ ꯑꯩ ꯇꯨ ꯇꯨ ꯊ꯭ꯔꯤ ꯗꯦꯖ ꯂꯩꯔ ꯃꯇꯨꯡꯗ ꯌꯧꯁꯜꯂꯛꯑꯦ ꯄꯣꯠꯇꯣ ꯑꯗꯨꯒ ꯑꯍꯥꯟꯕ ꯌꯦꯡꯉꯨꯀꯥꯟꯗ ꯐ꯭ꯔꯣꯔꯠ ꯑꯣꯏꯔ ꯂꯩꯔꯝꯃꯦ ꯃꯁꯤꯁꯦ ꯁꯥꯏꯖꯁꯨ ꯑꯩꯉꯣꯟꯗ ꯆꯥꯅꯔꯝꯗ꯭ꯔꯦ ꯑꯗꯨꯗꯨꯒ ꯂꯣꯒꯣ ꯈꯇꯪ ꯂꯣꯒꯣꯗꯨꯁꯨ ꯏꯁꯄꯦꯂꯤꯡ ꯁꯣꯏꯔꯝꯃꯦ ꯑꯗꯨꯗꯨꯒ ꯇꯣꯡꯕꯗ ꯌꯥꯝ ꯊꯤꯅ ꯅꯨꯡꯉꯥꯏꯇ꯭ꯔꯦ ꯑꯗꯨꯗꯨꯒ ꯑꯉꯥꯡ ꯃꯆꯥꯒꯤ ꯈꯣꯡꯎꯞ ꯃꯥꯟꯁꯜꯂꯛꯑꯦ ꯄ꯭ꯔꯥꯏꯖꯇꯨꯒ ꯍꯥꯏꯔꯨꯔꯗꯤ ꯃꯁꯤ ꯌꯥꯝ ꯊꯤꯅ ꯅꯨꯡꯉꯥꯏꯇ꯭ꯔꯦ ꯇꯣꯡꯕꯗꯁꯨ ꯏꯀꯨꯏ ꯀꯨꯏꯗꯅ ꯃꯅꯝꯁꯨ ꯅꯝꯊꯤ ꯌꯥꯝꯅ ꯑꯗꯨꯒ ꯃꯃꯥꯡꯁꯨ ꯌꯥꯝ ꯌꯥꯝ ꯏꯀꯨꯏ ꯀꯨꯏꯗꯅ ꯁꯨꯞꯆꯜꯂꯛꯑꯦ ꯌꯥꯝꯅ ꯇꯣꯡ ꯅꯨꯡꯉꯥꯏꯈꯤꯗ꯭ꯔꯦ